ꯑꯩ ꯍꯧꯖꯤꯛ ꯍꯤꯡꯅꯕꯒꯤꯗꯃꯛꯇ ꯗꯨꯀꯥꯟ ꯐꯝꯏ ꯂꯧ ꯎꯔꯤ ꯐꯥꯔꯃꯔ ꯑꯣꯏꯔꯤ ꯑꯍꯥꯡꯕ ꯃꯇꯝꯗ ꯑꯩ ꯐꯤꯁꯔꯤ ꯇꯧꯏ ꯑꯗꯣ ꯑꯩꯒꯤ ꯀꯦꯔꯤꯌꯥꯔꯗꯤ ꯒꯣꯕꯔꯃꯦꯟ ꯖꯣꯕ ꯑꯃ ꯊꯤꯕ ꯅꯠꯇ꯭ꯔꯒꯅ ꯑꯩ ꯏꯁꯥꯅ ꯕꯤꯖꯤꯅꯦꯁ ꯑꯃ ꯏꯟꯇꯔꯄ꯭ꯔꯦꯅꯔ ꯑꯃ ꯑꯣꯏꯕ ꯑꯁꯤꯒꯤ ꯃꯪꯗꯤ ꯑꯩ ꯃꯪꯖꯔꯤ